ꯑ ꯍꯂꯣ ꯑ ꯑꯧ ꯃꯥꯅꯦ ꯍꯣꯏ ꯑꯧ ꯍꯣꯏ ꯍꯣꯏ ꯑꯩ ꯊꯧꯕꯥꯜꯗ ꯂꯩꯕꯅꯦ ꯎꯝ ꯑꯥ ꯑꯥ ꯑꯥ ꯎꯝ ꯑꯥ ꯑꯥ ꯑꯥ ꯑꯥ ꯑꯥ ꯍꯣꯏ ꯈꯪꯉꯦ ꯈꯪꯉꯦ ꯎꯝ ꯎꯝ ꯑꯣ ꯅꯪ ꯀꯩꯗꯧꯉꯩꯒꯨꯝꯕ ꯂꯥꯛꯀꯦꯔꯥ ꯑꯣ ꯍꯣꯏ ꯍꯣꯏ ꯌꯥꯏ ꯀꯥꯏꯗꯦ ꯂꯥꯛꯑꯣ ꯑꯗꯨ ꯎꯝ ꯎꯝ ꯑꯩꯁꯦ ꯍꯌꯦꯡꯁꯦ ꯃꯤ ꯃꯣꯏ ꯃꯤ ꯑꯃꯅꯤ ꯂꯥꯛꯀꯅꯤ ꯍꯥꯏꯕꯅꯦꯕꯀꯣ ꯑꯗꯨꯒꯤ ꯅꯪꯁꯨ ꯑꯗꯨꯗ ꯄꯨꯟꯅꯒꯗ꯭ꯔꯥ ꯍꯥꯏꯅ ꯈꯟꯕ ꯑꯗꯨꯒꯤ ꯑꯣ ꯑꯥ ꯍꯣꯏ ꯍꯣꯏ ꯍꯣꯏ ꯍꯣꯏ ꯎꯝ ꯎꯝ ꯂꯥꯞꯇꯦꯗ ꯑꯗꯨꯝ ꯑꯩꯈꯣꯏꯗꯩꯗꯤ ꯑꯗꯨꯝ ꯅꯛꯈ꯭ꯔꯦꯗ ꯐꯥꯏꯚ ꯇꯨ ꯇꯦꯟ ꯃꯤꯅꯤꯠꯁ ꯈꯛꯇꯪꯅꯦ ꯎꯝ ꯊꯧꯕꯥꯜꯗꯒꯤ ꯍꯥꯏꯗꯤ ꯑꯩꯈꯣꯏꯅ ꯂꯩꯐꯝꯗꯒꯤ ꯅꯤꯡꯖꯦꯜ ꯁꯣꯜꯠꯁꯦꯀꯣ ꯐꯥꯏꯚ ꯃꯤꯅꯤꯠꯁꯀꯨꯝꯕ ꯈꯛ ꯆꯠꯄꯅꯦꯕ ꯏꯝꯐꯥꯜꯗꯒꯤ ꯑꯣꯏꯔꯗꯤ ꯑꯦꯠ ꯂꯤꯁ ꯐꯣꯔꯇꯤ ꯐꯥꯏꯚ ꯑꯗꯨꯃꯥꯏꯅꯗꯤ ꯑꯣꯏꯔꯝꯒꯗꯧꯕ ꯃꯥꯜꯂꯦ ꯎꯝ ꯎꯝ ꯑꯣꯏ ꯑ ꯍꯣꯏ ꯍꯣꯏ ꯌꯥꯏꯌꯦ ꯌꯥꯏ ꯀꯥꯏꯗꯦ ꯑꯗꯨꯝ ꯅꯪ ꯂꯥꯛꯑꯗꯤ ꯑꯗꯨꯝ ꯎꯝ ꯎꯝ ꯎꯝ ꯎꯝ ꯎꯝ ꯎꯝ ꯎꯝ ꯎꯝ ꯑ ꯑꯗꯨ ꯅꯣꯏꯗꯨ ꯇꯦꯟꯒꯨꯝꯕ ꯁꯦꯝꯂꯒ ꯂꯩꯒꯦ ꯍꯥꯏꯔꯁꯨ ꯀꯥꯏꯗꯦ ꯑꯗꯨꯒ ꯅꯣꯏꯅ ꯑꯗꯨꯝ ꯍꯣꯇꯦꯜꯒꯨꯝꯕꯗ ꯂꯩꯒꯦ ꯍꯥꯏꯁꯨ ꯀꯥꯏꯗꯦꯕꯀꯣ ꯑꯗꯨꯗꯤꯀꯣ ꯅꯣꯏ ꯀꯨꯁꯤ ꯑꯣꯏꯔꯦ ꯎꯝ ꯎꯝ ꯎꯝ ꯎꯝ ꯍꯣꯏ ꯍꯣꯏ ꯍꯣꯏ ꯎꯝ ꯍꯣꯏ ꯍꯣꯏ ꯍꯣꯏ ꯌꯥꯏ ꯀꯥꯏꯗꯦ ꯎꯝ ꯎꯝ ꯎꯝ ꯎꯝ ꯍꯣꯏ ꯀꯔꯤꯁꯨ ꯂꯩꯇꯦ ꯑꯗꯨꯝ ꯆꯪꯁꯦ ꯑꯗꯨꯕꯨ ꯁꯟꯗꯦꯗꯁꯦ ꯃꯤ ꯊꯕꯛ ꯁꯨꯕ ꯃꯤꯁꯤꯡꯁꯦ ꯂꯩꯇꯕꯒꯤ ꯍꯥꯏꯗꯤ ꯈꯔ ꯀꯩꯅꯣꯃ ꯇꯧꯗꯤ ꯇꯧꯕꯅꯦꯕꯀꯣ ꯑꯗꯨ ꯂꯥꯛꯑꯗꯤ ꯁꯟꯗꯦꯗ ꯂꯥꯛꯇꯕꯅ ꯐꯗꯧ ꯃꯥꯜꯂꯦ ꯎꯝ ꯎꯝ ꯍꯣꯏ ꯍꯣꯏ ꯍꯣꯏ ꯎꯝ ꯎꯝ ꯌꯥꯏ ꯌꯥꯏ ꯀꯥꯏꯗꯦ ꯍꯣꯏ ꯑꯗꯨꯝ ꯀꯣꯜ ꯇꯧꯔꯛꯑꯣ ꯎꯝ ꯎꯝ ꯎꯝ ꯎꯝ ꯍꯣꯏ ꯍꯣꯏ ꯍꯣꯏ ꯎꯝ ꯍꯣꯏ ꯑꯗꯨꯗꯤ ꯎꯝ ꯊꯝꯃꯒꯦ ꯎꯝ ꯎꯝ